ꯍꯜꯂꯣ ꯑꯣ ꯀꯅꯥ ꯑꯣꯏꯔꯦ ꯍꯣꯏ ꯃꯥꯟꯅꯦ ꯃꯥꯟꯅꯦ ꯑꯣ ꯅꯍꯥꯟ ꯅꯍꯥꯟ ꯊꯥꯗꯨꯗ ꯂꯥꯛꯑꯝꯕꯗꯨꯔꯣ ꯑꯣ ꯑꯣ ꯅꯍꯥꯟ ꯊꯥꯗ ꯂꯥꯛꯑꯒ ꯐꯤꯗꯣ ꯊꯃꯝꯃꯕꯅꯤꯅ ꯍꯧꯖꯤꯛ ꯃꯃꯟ ꯍꯦꯟꯒꯠꯂꯁꯨ ꯅꯪꯒꯤꯗꯤ ꯍꯦꯜꯂꯣꯏꯗ ꯑꯗꯨꯝ ꯍꯥꯟꯅꯒꯤ ꯆꯥꯡꯗ ꯑꯗꯨꯝ ꯂꯩꯒꯦ ꯑꯗꯨ ꯑꯩꯈꯣꯏꯒꯤ ꯇꯦꯂꯔꯁꯦ ꯀꯔꯤꯒꯤꯗꯃꯛꯇ ꯄꯥꯝꯕ꯭ꯔꯣ ꯑꯣ ꯐꯔꯦ ꯐꯔꯦ ꯑꯗꯨ ꯑꯗꯨ ꯍꯥꯏꯕꯤꯕꯒꯤꯗꯃꯛꯇ ꯌꯥꯝ ꯅꯨꯡꯉꯥꯏꯌꯦ ꯑꯗꯨ ꯑꯩꯈꯣꯏꯁꯨ ꯅꯪꯒꯤꯗꯃꯛꯇꯤ ꯃꯃꯟꯁꯨ ꯇꯥꯅ ꯑꯗꯨꯒ ꯌꯥꯝꯅꯁꯨ ꯅꯥꯟꯅ ꯇꯨꯅꯉꯥꯏꯒꯤ ꯇꯧꯒꯦ ꯑꯗꯨ ꯑꯗꯨ ꯀꯩꯗꯧꯉꯩ ꯂꯥꯛꯀꯦ ꯍꯥꯏꯕ꯭ꯔꯣ ꯑꯣ ꯐꯤ ꯃꯌꯥꯝ ꯑꯃ ꯂꯩꯔꯤ ꯑꯗꯨ ꯅꯪꯒꯤ ꯑꯩꯅꯁꯨ ꯁꯤ ꯐꯩ ꯍꯥꯏꯕꯗꯤ ꯉꯝꯗꯦ ꯅꯪ ꯂꯥꯛꯑꯒ ꯅꯪꯒꯤ ꯑꯄꯥꯝꯕꯗꯣ ꯈꯜꯂꯣ ꯑꯗꯨꯒ ꯐꯤꯁꯦ ꯑꯇꯥꯡꯕꯒꯤꯁꯨ ꯂꯩꯌꯦ ꯃꯃꯟ ꯑꯍꯣꯡꯕꯒꯤꯁꯨ ꯂꯩꯌꯦ ꯑꯗꯨꯅ ꯅꯪꯒꯤ ꯑꯄꯥꯝꯕꯗꯨ ꯑꯗꯨꯗ ꯑꯗꯨꯝ ꯂꯧꯔꯒ ꯐꯤꯗꯣ ꯇꯨꯕꯒꯤꯗꯤ ꯑꯩꯅ ꯐꯅꯤꯡꯉꯥꯏ ꯅꯪꯒꯤ ꯗꯤꯖꯥꯏꯟꯗꯨꯗꯤ ꯑꯗꯨꯝ ꯑꯩꯅ ꯐꯅꯤꯡꯉꯥꯏꯗꯤ ꯇꯧꯒꯅꯤ ꯑꯗꯨ ꯍꯌꯦꯡ ꯄꯨꯡ ꯀꯌꯥꯒꯨꯝꯕꯗ ꯂꯥꯛꯀꯦ ꯍꯥꯏꯕ꯭ꯔꯣ ꯑꯣ ꯑꯁ ꯑꯗꯨ ꯑꯗꯨ ꯂꯨꯔꯤꯕꯁꯦ ꯍꯌꯦꯡꯁꯦ ꯑꯩꯈꯣꯏ ꯕꯖꯥꯔ ꯕꯟ ꯂꯩꯌꯦꯅꯦ ꯑꯗꯨꯅ ꯅꯨꯡꯊꯤꯟ ꯄꯨꯡ ꯕꯥꯔꯣ ꯃꯇꯨꯡꯒꯨꯝꯕꯗ ꯇꯥꯒꯗꯧꯕ ꯃꯥꯜꯂꯦ ꯑꯗꯨꯗ ꯂꯥꯛꯄ ꯉꯝꯃꯣꯏꯗ꯭ꯔꯣ ꯑꯥ ꯑꯗꯨ ꯍꯣꯏ ꯀꯔꯤ ꯀꯔꯤ ꯀꯔꯤ ꯑꯣꯏꯔꯁꯨ ꯍꯌꯦꯡꯁꯦ ꯑꯌꯨꯛ ꯉꯟꯅ ꯗꯨꯀꯥꯟ ꯍꯥꯡꯂꯒ ꯉꯥꯏꯔꯒ ꯂꯩꯒꯗꯧꯕ ꯅꯠꯇꯕꯅꯤꯅ ꯅꯪ ꯂꯥꯛꯑꯝꯗꯥꯏꯗ ꯐꯣꯟ ꯀꯣꯜ ꯑꯃꯨꯔꯛ ꯇꯧꯔꯛꯑꯣ ꯑꯗꯨꯒ ꯑꯩꯁꯨ ꯊꯣꯛꯂꯛꯂꯒ ꯍꯥꯏꯕꯗꯤ ꯍꯥꯟꯅꯗꯒꯤ ꯑꯩꯒꯤ ꯀꯁꯇꯃꯔꯅꯤꯅ ꯃꯤ ꯑꯇꯣꯞꯄꯒꯤ ꯇꯧꯗ꯭ꯔꯁꯨ ꯅꯪꯒꯤꯗꯤ ꯇꯧꯕꯤꯒꯦ ꯑꯗꯨꯅ ꯍꯌꯦꯡꯗꯣ ꯁꯨꯡꯁꯣꯏ ꯁꯣꯏꯗꯅ ꯑꯩꯁꯨ ꯅꯪꯒꯤ ꯐꯣꯟ ꯉꯥꯏꯒꯦ ꯑꯗꯨ ꯑꯩ ꯊꯕꯛ ꯆꯤꯜꯂꯁꯨ ꯑꯗꯨꯝ ꯊꯣꯛꯅꯉꯥꯏꯗꯤ ꯇꯧꯒꯦꯀꯣ

ꯍꯣ ꯐꯔꯦ ꯐꯔꯦ ꯑꯗꯨꯗꯤ ꯑꯩꯁꯨ ꯉꯥꯏꯒꯦꯀꯣ